ꯍꯣꯏ ꯑꯩ ꯆꯥꯛ ꯊꯣꯡꯕ ꯌꯥꯝ ꯄꯥꯝꯖꯩ ꯍꯥꯟꯅꯗꯤ ꯁꯤꯡꯗ ꯑꯌꯥꯝꯕ ꯊꯣꯡꯅꯔꯝꯃꯦ ꯍꯧꯖꯤꯛꯇꯤ ꯒ꯭ꯌꯥꯁ ꯔꯥꯏꯁ ꯀꯨꯀꯔ ꯏꯟꯗꯛꯁꯟ ꯑꯗꯨꯒ ꯂꯣꯏꯅꯃꯛ ꯂꯥꯛꯑꯕꯅꯤꯅ ꯍꯧꯖꯤꯛꯇꯤ ꯒ꯭ꯌꯥꯁꯇ ꯊꯣꯡꯅꯔꯦ ꯑꯩꯗꯤ ꯆꯤꯛꯀꯟ ꯊꯣꯡꯕꯁꯨ ꯌꯥꯝ ꯄꯥꯝꯃꯦ ꯕꯤꯔꯌꯥꯅꯤ ꯊꯣꯡꯕ ꯑꯗꯨꯒ ꯃꯦꯀ꯭ꯔꯣꯅꯤ ꯑꯁꯤꯒꯨꯝꯕꯁꯨ ꯌꯥꯝ ꯄꯥꯝꯃꯦ ꯑꯗꯨꯒ ꯀꯥꯡꯁꯣꯏ ꯊꯣꯡꯕꯁꯨ ꯄꯥꯝꯃꯦ ꯑꯗꯨꯒ

ꯀꯥꯡꯁꯣꯏ ꯊꯣꯡꯕꯒꯤ ꯃꯇꯥꯡꯗ ꯈꯔ ꯍꯥꯏꯖꯔꯛꯀꯦ ꯑꯗꯨꯅ ꯑꯩꯒꯤꯗꯤ ꯍꯋꯥꯏꯊ꯭ꯔꯥꯛ ꯑꯂꯨ ꯑꯗꯨꯒ ꯈꯥꯃꯦꯟ ꯑꯁꯤꯟꯕ ꯁꯤꯒꯨꯝꯕꯅ ꯌꯥꯝ ꯍꯦꯟꯅ ꯄꯥꯝꯖꯩ ꯑꯗꯨꯅ ꯑꯩꯒꯤ ꯌꯥꯒꯗꯕ ꯑꯩꯅ ꯄꯥꯝꯖꯕ ꯁꯤ ꯑꯣꯏꯅ ꯑꯗꯨꯝ ꯍꯥꯏꯖꯔꯛꯑꯒꯦ ꯑꯍꯥꯟꯕꯗ ꯇꯤꯜꯍꯧ ꯆꯅꯝ ꯁꯤꯡ ꯑꯗꯨꯒ ꯁꯤ ꯍꯥꯟꯅ ꯑꯩꯈꯣꯏꯅ ꯍꯥꯟꯅ ꯑꯦꯔꯦꯟꯖ ꯇꯧꯕꯤꯔꯅꯤ ꯁꯦꯝꯕꯤꯔꯅꯤ ꯑꯗꯨꯒ ꯒ꯭ꯔꯥꯏꯟ ꯇꯧꯊꯣꯛꯄꯤꯔꯅꯤ ꯑꯗꯨꯒꯤ ꯃꯇꯨꯡꯗ ꯑꯃꯨꯛ ꯃꯩ ꯊꯥꯒꯠꯄꯤꯔꯅꯤ ꯃꯩ ꯊꯥꯒꯠꯂꯒ ꯏꯁꯤꯡ ꯍꯥꯞꯄꯤꯔꯅꯤ ꯑꯗꯨ ꯉꯁꯥꯏ ꯁꯦꯝꯈꯤꯕ ꯃꯌꯥꯝꯗꯣ ꯑꯃꯨꯛ ꯍꯥꯞꯆꯟꯕꯤꯔꯅꯤ ꯍꯥꯞꯆꯤꯜꯂꯒ ꯕꯣꯏꯜ ꯃꯤꯅꯠ ꯃꯉꯥ ꯇꯔꯥ ꯅꯠꯇ꯭ꯔꯒ ꯇꯔꯥꯃꯉꯥ ꯀꯨꯟ ꯁꯨꯃꯥꯏꯅ ꯇꯧꯕꯤꯔꯅꯤ ꯇꯧꯕꯤꯔꯕ ꯃꯇꯨꯡꯗ ꯌꯦꯟꯖꯥꯡꯁꯦ ꯍꯥꯞꯕꯤꯔꯅꯤ ꯉꯁꯥꯏ ꯑꯩꯈꯣꯏꯅ ꯁꯦꯝꯈꯤꯕ ꯌꯦꯟꯖꯥꯡ ꯈꯥꯃꯦꯟ ꯑꯁꯤꯟꯕ ꯑꯗꯒꯤ ꯑꯂꯨ ꯍꯋꯥꯏꯊ꯭ꯔꯥꯛ ꯑꯗꯨꯗꯣ ꯑꯃꯨꯛ ꯍꯥꯞꯄꯤꯔꯅꯤ ꯍꯥꯞꯄꯤꯔꯕ ꯃꯇꯨꯡꯗꯨꯗ ꯑꯩꯈꯣꯏꯅ ꯉꯥ ꯈꯔ ꯑꯃ ꯑꯗꯨꯝ ꯍꯥꯞꯄꯤꯔꯅꯤ ꯉꯥꯁꯤꯁꯤꯡꯗꯣ ꯑꯗꯨ ꯉꯁꯤ ꯑꯗꯨꯗꯣ ꯑꯃꯨꯛꯀ ꯐꯖꯅ ꯃꯨꯜꯍꯟꯕꯤꯔꯅꯤ ꯃꯨꯜꯍꯟꯕꯤꯔꯕ ꯃꯇꯨꯡꯁꯤꯗ ꯑꯃꯨꯛꯀ ꯃꯍꯤ ꯍꯥꯏꯗꯤ ꯑꯇꯣꯞꯄ ꯑꯩꯈꯣꯏꯅ ꯆꯥꯕ ꯌꯥꯒꯗꯕ ꯆꯥꯡꯗꯣ ꯑꯗꯨꯗꯣ ꯍꯥꯞꯄꯤꯔꯅꯤ ꯍꯥꯞꯄꯤꯔꯕ ꯃꯇꯨꯡꯗꯨꯗ ꯌꯥꯔꯦ ꯑꯩꯈꯣꯏꯅ ꯊꯥꯡꯗꯕ ꯌꯥꯔꯦ ꯍꯥꯏꯕ ꯃꯇꯝꯗꯣ ꯑꯗꯨꯗ ꯑꯃꯨꯛ ꯐꯗꯤꯒꯣꯝ ꯖꯤꯔꯥ ꯑꯩꯈꯣꯏꯅ ꯊꯥꯛꯀꯗꯕꯁꯤꯡꯗꯣ ꯑꯗꯨꯗꯣ ꯑꯗꯨꯝ ꯊꯥꯛꯄꯤꯔꯅꯤ ꯑꯗꯨꯒ ꯑꯗꯨꯝ ꯊꯥꯡꯊꯕ ꯌꯥꯔꯦ ꯑꯗꯨꯒ ꯆꯤꯛꯀꯟ ꯊꯣꯡꯕꯒꯤ ꯃꯇꯥꯡꯗ ꯑꯗꯨꯝ ꯈꯔ ꯍꯥꯏꯖꯔꯛꯑꯒꯦ ꯑꯗꯨ ꯆꯤꯛꯀꯟ ꯊꯣꯡꯕꯁꯦ ꯑꯩꯗꯤ ꯌꯥꯝ ꯄꯥꯝꯃꯦ ꯌꯥꯝ ꯐꯦꯕ꯭ꯔꯥꯏꯠ ꯑꯣꯏ ꯑꯗꯨꯅ ꯑꯗꯨꯝ ꯁꯤꯒꯤ ꯃꯇꯥꯡꯗꯁꯨ ꯑꯗꯨꯝ ꯍꯥꯏꯔꯛꯑꯒꯦ ꯑꯗꯨꯗꯨꯒ ꯂꯣꯏꯁꯤꯜꯂꯒꯦ